ꯑꯣ ꯑꯥ ꯑꯍꯥꯟꯕ ꯃꯛꯇꯗ ꯑꯩ ꯑꯩꯈꯣꯏꯒꯤ ꯁ꯭ꯇꯨꯗꯤꯌꯣꯗ ꯂꯦꯡꯖꯤꯟꯕꯤꯔꯛꯄꯒꯤꯗꯃꯛꯇ ꯑꯗꯣꯝꯕꯨ ꯊꯥꯒꯠꯆꯔꯤ ꯑꯩꯅ ꯀꯔꯤꯒꯨꯝꯕ ꯋꯥꯍꯪ ꯈꯔꯗꯪ ꯍꯪꯖꯅꯤꯡꯕ ꯑꯩꯈꯣꯏ ꯊꯥꯏꯅꯗꯒꯤ ꯑꯩꯈꯣꯏꯒꯤ ꯃꯅꯤꯄꯨꯔꯒꯤ ꯁꯤꯗꯒꯤ ꯍꯧꯗꯣꯛꯈꯤꯕꯅꯤ ꯍꯥꯏꯗꯅ ꯑꯩꯈꯣꯏꯒꯤ ꯄꯣꯅꯤꯁꯦ ꯁꯒꯣꯜ ꯀꯥꯡꯖꯩ ꯍꯥꯏꯅ ꯈꯪꯅꯕꯁꯦ ꯁꯤꯒꯤ ꯃꯇꯥꯡꯁꯤꯗ ꯍꯥꯏꯐꯦꯠꯇꯪ ꯀꯔꯃꯥꯏ ꯇꯧꯔꯛꯄꯅꯣ ꯀꯃꯥꯏꯅ ꯍꯧꯖꯤꯛꯅ ꯀꯃꯥꯏ ꯇꯧꯔꯤ ꯍꯥꯏꯕꯒꯤ ꯃꯇꯥꯡꯗꯣ ꯍꯥꯏꯐꯦꯠꯇꯪ ꯃꯌꯥꯝꯗ ꯑꯝꯇꯪ ꯄꯥꯎꯗꯝꯕꯤꯌꯣꯅ ꯍꯥꯏꯖꯔꯤꯕ

ꯃꯁꯤꯕꯨ ꯃꯍꯧꯁꯥꯗꯤ ꯅꯍꯥꯋꯥꯏꯗꯤ ꯌꯥꯝꯅ ꯇꯧꯗꯅ ꯐꯦꯟꯁꯤꯡꯒ ꯇꯧꯗꯅ ꯌꯥꯝ ꯆꯥꯎꯅ ꯂꯩꯔꯝꯃꯤ ꯍꯧꯖꯤꯛꯇꯤ ꯃꯨꯠꯈ꯭ꯔꯕꯗꯧꯅ ꯇꯧꯔꯤꯕ ꯑꯁꯤꯅ ꯀꯃꯥꯏ ꯇꯧꯔꯤꯖꯥꯠꯅꯣ ꯑꯁꯤꯕꯣ ꯑꯗꯩ ꯀꯔꯤꯒꯨꯝꯕ ꯈꯪꯅꯤꯡꯕ ꯑꯃꯈꯛꯅ ꯑꯩꯈꯣꯏꯒꯤ ꯑꯁꯨꯛ ꯃꯃꯤꯡ ꯑꯣꯏꯈ꯭ꯔꯕ ꯄꯣꯅꯤ ꯑꯩꯈꯣꯏꯒꯤ ꯁꯒꯣꯜ ꯑꯁꯤ ꯇꯨꯡꯒꯤ ꯃꯤꯔꯣꯟ ꯇꯨꯡꯒꯤ ꯅꯍꯥꯔꯣꯟꯁꯤꯡꯁꯤꯅ ꯃꯨꯠꯇꯅꯕ ꯊꯝꯍꯧꯅꯕꯒꯤ ꯎꯄꯥꯏꯁꯤ ꯀꯔꯤ ꯀꯔꯤ ꯂꯧꯈꯠꯄ ꯌꯥꯕꯒꯦ

ꯑꯣ ꯌꯥꯝ ꯅꯨꯡꯉꯥꯏꯖꯔꯦ ꯄꯣꯅꯤꯒꯤ ꯃꯇꯥꯡꯗ ꯌꯥꯝ ꯃꯔꯤꯛ ꯆꯨꯝꯅ ꯄꯥꯎꯗꯝꯕꯤꯕꯒꯤꯗꯃꯛꯇ ꯑꯗꯣꯝꯕꯨ ꯊꯥꯒꯠꯆꯔꯤ ꯍꯣꯏ ꯍꯣꯏ